ꯇꯦꯛꯅꯣꯂꯣꯖꯤ ꯈꯨꯃꯥꯡ ꯆꯥꯎꯁꯤꯜꯂꯛꯄꯅ ꯃꯔꯝ ꯑꯣꯏꯔꯒ ꯀꯥꯟꯅꯕ ꯃꯌꯥꯝ ꯑꯃ ꯄꯤꯔꯦ ꯃꯔꯨꯑꯣꯏꯅ ꯍꯥꯏꯔꯕꯗ ꯇꯤꯛꯀꯦꯠ ꯀꯛꯄꯗ ꯍꯣꯇꯦꯜ ꯕꯨꯛꯀꯤꯡ ꯇꯧꯕꯗ ꯕꯦꯡꯀꯤꯡ ꯇꯧ ꯕꯦꯡꯀꯤꯡꯒꯤ ꯊꯕꯛꯁꯤꯡꯗ ꯄꯦꯃꯦꯟ ꯇꯧꯕ ꯁꯣꯞꯄꯤꯡ ꯇꯧꯕꯗ ꯀꯔꯤꯒꯨꯝꯕ ꯑꯇꯣꯞꯄꯗ ꯍꯥꯏꯔꯀꯥꯟꯗꯅ ꯑꯦꯐ ꯕꯤ ꯄꯥꯏꯕꯗꯒꯤ ꯑꯦꯐꯕꯤꯗꯒꯤ ꯀꯥꯟꯅꯕ ꯑꯇꯣꯞ ꯑꯇꯣꯞꯄ ꯂꯝꯁꯤꯡꯒꯤ ꯊꯧꯗꯣꯛ ꯋꯥꯊꯣꯛꯁꯤꯡꯁꯨ ꯁꯤꯗ ꯎꯕ ꯐꯪꯉꯦ